ꯑꯩꯒꯤ ꯁꯖꯦꯁꯟ ꯍꯥꯏꯔꯒꯗꯤ ꯂꯥꯏꯔꯤꯛ ꯐꯖꯅ ꯄꯥꯕꯤꯕ ꯂꯥꯏꯔꯤꯛ ꯄꯥꯕ ꯍꯥꯏꯁꯤꯇꯕꯨ ꯑꯣꯖꯥꯒꯤ ꯒꯥꯏꯗꯁꯤ ꯆꯪꯏ ꯑꯣꯖꯥꯅ ꯄꯤꯔꯤꯕ ꯏꯟꯁꯇ꯭ꯔꯛꯁꯟꯗꯨꯒꯤ ꯃꯇꯨꯡ ꯏꯟꯅ ꯂꯥꯏꯔꯤꯛ ꯄꯥꯕꯤꯕ ꯑꯗꯨꯗ ꯂꯥꯏꯔꯤꯛꯇꯨ ꯄꯥꯔꯒ ꯑꯃꯨꯛꯀ ꯑꯩꯈꯣꯏꯒꯤ ꯄ꯭ꯔꯦꯛꯇꯤꯁ ꯀ꯭ꯋꯦꯁꯟꯁꯦ ꯀ꯭ꯋꯦꯁꯟꯁꯦ ꯐꯖꯅ ꯄ꯭ꯔꯦꯛꯇꯤꯁ ꯇꯧꯕꯤꯕ ꯑꯗꯨ ꯃꯥꯛ ꯍꯟꯊꯔꯦ ꯍꯥꯏꯗꯨꯅ ꯅꯤꯡꯍꯟꯅꯕ ꯇꯧꯗꯕ ꯀꯟꯁꯤꯁꯇꯦꯟ ꯑꯣꯏꯅ ꯑꯩ ꯐꯥꯎꯗꯕ ꯌꯥꯗꯦ ꯍꯥꯏꯕꯒꯤ ꯋꯥꯈꯜꯗꯨꯗ ꯊꯝꯃꯣꯏ ꯁꯦꯡꯅ ꯍꯣꯠꯅꯕ ꯑꯗꯨ ꯑꯃ ꯂꯩꯔꯦ ꯑꯗꯨꯒ ꯅꯤꯠꯀꯤ ꯑꯦꯛꯖꯥꯝ ꯊꯥꯒꯦ ꯍꯥꯏꯔꯗꯤ ꯌꯥꯝ ꯀꯝꯄꯦꯇꯤꯇꯤꯞ ꯑꯣꯏ ꯑꯗꯨꯅ ꯑꯇꯣꯞꯄꯗ ꯗꯤꯁꯇ꯭ꯔꯦꯛꯁꯟ ꯆꯠꯍꯟꯗꯕ ꯍꯥꯏꯗꯤ ꯍꯧꯖꯤꯛ ꯃꯇꯝꯒꯤ ꯑꯣꯏꯅ ꯁꯣꯁꯦꯜ ꯃꯦꯗꯤꯌꯥ ꯄ꯭ꯂꯦꯠꯐꯣꯝꯗ ꯐꯦꯁꯕꯨꯛ ꯂꯩꯔꯦ ꯏꯟꯁꯇꯥ ꯂꯩꯔꯦ ꯌꯨꯇꯨꯕ ꯂꯩꯔꯦ ꯁꯤꯒꯨꯝꯕꯗ ꯃꯇꯝ ꯀꯥ ꯍꯦꯟꯅ ꯃꯥꯡꯍꯟꯗꯕ ꯑꯗꯨꯃ ꯑꯗꯒꯤ ꯁꯤꯁꯦ ꯁꯤꯁꯤꯡꯁꯦ ꯍꯥꯏꯖꯅꯤꯡꯏ ꯑꯩꯒꯤ ꯈꯪꯕ ꯑꯩꯅ ꯑꯩꯒꯤ ꯁꯖꯦꯁꯟ ꯑꯣꯏꯔꯒꯗꯤ ꯑꯗꯨꯒ ꯁꯤ ꯑꯃꯁꯨ ꯂꯩꯔꯦ ꯑꯗꯨꯒ ꯃꯈꯥ ꯇꯥꯅ ꯑꯃꯨꯛ ꯇꯨꯝꯕ ꯆꯥꯕ ꯆꯥꯡ ꯅꯥꯏꯕ ꯍꯥꯏꯗꯤ ꯂꯥꯏꯔꯤꯛ ꯄꯥꯔꯤꯅꯦ ꯍꯥꯏꯗꯅ ꯂꯥꯏꯔꯤꯛ ꯄꯪꯄꯥꯗ ꯄꯥꯗꯕ ꯃꯇꯝ ꯅꯥꯏꯅ ꯇꯨꯝꯕ ꯃꯇꯝ ꯅꯥꯏꯅ ꯆꯥꯕ ꯑꯗꯨ ꯁꯤꯁꯨ ꯌꯥꯝꯅ ꯃꯔꯨ ꯑꯣꯏꯅ ꯑꯗꯨꯃꯥꯏꯅ ꯍꯥꯏꯖꯅꯤꯡꯏ ꯂꯥꯏꯔꯤꯛ ꯄꯥꯕ ꯃꯇꯝ ꯅꯥꯏꯗꯕꯗꯒꯤ ꯋꯥꯈꯜ ꯃꯤꯃꯥꯟꯅꯗꯕ ꯃꯌꯥꯝ ꯀꯌꯥ ꯌꯥꯎꯈ꯭ꯔꯕꯅꯤ ꯑꯗꯨꯝꯕꯗꯨ ꯊꯣꯛꯇꯅꯕꯒꯤꯗꯃꯛ ꯃꯐꯝ ꯃꯇꯝ ꯅꯥꯏꯕ ꯂꯥꯏꯔꯤꯛ ꯄꯥꯕꯗꯕꯨ ꯑꯣꯏꯔꯣ ꯆꯥꯕꯗꯕꯨ ꯑꯣꯏꯔꯣ ꯊꯛꯄꯗꯕꯨ ꯑꯣꯏꯔꯣ ꯑꯗꯨꯃꯥꯏꯅ ꯃꯇꯝ ꯅꯥꯏꯅ ꯊꯕꯛꯇꯨ ꯇꯧꯍꯟꯅꯤꯡꯏ